ꯍꯂꯣ ꯁꯤꯕꯨ ꯇꯨꯔꯤꯁ ꯒꯥꯏꯗ ꯑꯣꯏꯕꯤꯔꯕꯣ ꯑꯩ ꯃꯅꯤꯄꯨꯔꯗ ꯅꯨꯃꯤꯠ ꯃꯪꯉꯥꯅꯤꯒꯤ ꯂꯥꯛꯄꯅꯦ ꯑꯩ ꯒꯥꯏꯗ ꯇꯧꯕꯤꯕ ꯌꯥꯒꯗ꯭ꯔꯣ ꯑꯩꯒꯤ ꯂꯩꯐꯝꯒꯤ ꯒꯥꯏꯗ ꯇꯧꯕꯤꯕ ꯒꯥꯔꯤꯒꯤ ꯑꯩꯒꯤ ꯒꯥꯔꯤ ꯑꯦ ꯁꯤ ꯌꯥꯎꯕꯗꯣ ꯄꯥꯝꯃꯤ ꯂꯨꯄꯥ ꯀꯌꯥ

ꯎꯝ ꯑꯦ ꯁꯤ ꯌꯥꯎꯕꯗ ꯄꯥꯝꯖꯩ ꯍꯣꯇꯦꯟ ꯍꯣꯇꯦꯟꯁꯦ ꯑꯃꯔ ꯑꯃꯔ ꯍꯦꯛꯇ ꯌꯥꯏꯗ ꯑꯩ ꯁꯤꯡꯒꯜ ꯂꯩꯖꯒꯦ ꯍꯣꯏ ꯑꯩ ꯏꯊꯟꯇ ꯂꯩꯒꯦ ꯏꯌꯥꯔꯄꯣꯔꯠ ꯑꯦꯔꯤꯌꯥꯗꯅꯤ

ꯎꯝ ꯌꯧꯔꯛꯇ꯭ꯔꯤ ꯍꯧꯖꯤꯛꯐꯥꯎꯒꯤꯗꯤ

ꯎꯝ ꯌꯧꯔꯛꯂꯦ ꯌꯧꯔꯛꯂꯦ

ꯎꯝ ꯍꯣꯏ ꯂꯥꯛꯑꯒꯦ ꯂꯥꯛꯑꯒꯦ ꯍꯧꯖꯤꯛꯇꯤ ꯀꯩꯁꯥꯝꯄꯥꯠ ꯌꯧꯔꯦ

ꯎꯝ ꯎꯝ ꯎꯝ ꯎꯝ ꯍꯣꯏ ꯍꯣꯏ